ꯍꯜꯂꯣ ꯑꯧ ꯃꯥꯅꯦ ꯀꯔꯤ ꯍꯥꯏꯕꯤꯒꯗꯕ ꯑꯗꯨꯝ ꯍꯥꯏꯔꯛꯑꯣ ꯌꯥꯅꯦ

ꯍꯣꯏ ꯍꯣꯏ ꯍꯪꯕꯤꯌꯨ ꯌꯥꯅꯤ

ꯑꯣ ꯑꯗꯨ ꯊꯥ ꯑꯅꯤ ꯑꯍꯨꯝ ꯐꯥꯎꯕꯗꯤ ꯀꯥ ꯍꯦꯟꯅꯗꯤ ꯆꯥꯔꯨꯕ ꯆꯥꯗꯕꯅ ꯐꯒꯗ꯭ꯔꯥꯅ ꯈꯜꯂꯦ ꯃꯅꯥ ꯃꯁꯤꯡꯒꯨꯝꯕꯅ ꯈꯔ ꯍꯦꯟꯅ ꯑꯗꯨꯝ ꯆꯥꯕꯤꯌꯨꯕ ꯑꯣ ꯀꯩꯁꯨ ꯀꯥꯏꯗꯦ ꯑꯗꯨꯕꯨꯗꯤ ꯃꯔꯛ ꯃꯔꯛꯇ ꯆꯥꯕ ꯌꯥꯏ ꯑꯗꯨꯝ ꯅꯁꯥꯅ ꯁꯥꯖꯦꯟ ꯇꯧꯖꯕ ꯌꯥꯏ ꯍꯧꯖꯤꯛꯇꯤ ꯁꯥꯒꯠꯂꯛꯑꯃꯤꯅ ꯃꯍꯤꯒꯨꯝꯕ ꯀꯩꯒꯨꯝꯕ ꯌꯥꯝ ꯇꯣꯏꯅ ꯊꯛꯄꯤꯌꯨ ꯑꯉꯥꯡꯗꯨꯁꯨ ꯕ꯭ꯔꯦꯁꯐꯤꯗꯤꯡ ꯇꯧꯕ ꯃꯇꯝꯗ ꯌꯥꯝꯅ ꯍꯥꯏꯕꯗꯤ ꯑꯋꯥꯠꯄ ꯂꯩꯇꯅꯕ ꯑꯗꯨꯃꯥꯏꯅ ꯁꯤꯖꯤꯟꯅꯕꯤꯌꯨ ꯑꯗꯨ ꯍꯣꯏ ꯍꯣꯏ